ꯃꯥꯅꯦ ꯅꯨꯡꯉꯥꯏꯔꯤꯑꯦ ꯅꯪꯗꯤ ꯅꯨꯡꯉꯥꯏꯔꯤꯕꯣ ꯀꯩꯅꯣ ꯆꯥꯕꯗꯣ ꯀꯥꯡꯁꯣꯏ ꯑꯃ ꯀꯥꯡꯉꯧ ꯑꯃ

ꯎꯝ ꯌꯥꯏꯑꯦ ꯑꯩꯁꯨ ꯆꯠꯅꯤꯡꯅ ꯂꯩꯔꯝꯃꯤꯅꯤ ꯀꯥꯏ ꯆꯠꯁꯤꯅꯣ ꯑꯣ ꯆꯠꯂꯨꯁꯤ ꯌꯥꯏꯑꯦ ꯑꯗꯣ ꯀꯅꯥ ꯀꯅꯥ ꯆꯠꯇ꯭ꯔꯣꯕ ꯑꯣ ꯆꯠꯄꯗꯤ ꯀꯩꯗ ꯆꯠꯀꯅꯤ ꯑꯗꯣ ꯄꯩꯁꯅ ꯀꯌꯥꯝ ꯀꯌꯥꯝ ꯑꯣꯏꯔꯛꯀꯗꯣꯏꯕ

ꯑꯣ ꯍꯣꯏ ꯍꯣꯏ ꯌꯥꯏꯑꯦ ꯆꯠꯁꯦ ꯑꯩꯁꯦ ꯁꯟꯗꯦꯃꯨꯛ ꯁꯟꯗꯦꯗ ꯑꯣꯏꯅ ꯆꯠꯂ ꯁꯟꯗꯦꯗꯗꯤ ꯁꯪꯉꯝꯒꯅꯤ ꯅꯪꯁꯨ ꯊꯕꯛ ꯆꯤꯜꯂꯝꯒꯅꯤ ꯎꯝ ꯍꯣꯏ ꯍꯣꯏ ꯎꯝ ꯁꯤ ꯊꯣꯡꯉꯒ ꯄꯨꯁꯦꯕ ꯍꯣꯏ ꯍꯣꯏ